ꯄ꯭ꯔꯣꯐꯦꯁꯅꯦꯜ ꯑꯩꯏꯅ ꯁ꯭ꯋꯤꯃꯤꯡ ꯇꯧꯅꯤꯡꯕꯒꯤ ꯃꯔꯝꯗꯤ ꯁ꯭ꯋꯤꯃꯤꯡ ꯍꯥꯏꯕꯁꯤꯗꯤ ꯑꯀꯛꯅꯕ ꯃꯇꯝ ꯑꯃꯁꯨꯡ ꯑꯔꯣꯏꯕ ꯄꯟꯊꯨꯡꯐꯝ ꯂꯩ ꯑꯉꯥꯡ ꯑꯣꯏꯔꯤꯀꯥꯟ ꯃꯇꯝꯗ ꯇꯨꯔꯦꯟ ꯄꯥꯠ ꯁꯤꯡꯗ ꯆꯨꯝꯅ ꯏꯔꯣꯏꯕꯒ ꯃꯥꯟꯅꯗꯦ ꯃꯔꯝ ꯑꯁꯤꯅ ꯁ꯭ꯋꯤꯃꯤꯡ ꯄꯥꯝꯕꯅꯦ ꯑꯗꯨꯒ ꯁ꯭ꯋꯤꯃꯤꯡ ꯇꯧꯕ ꯃꯇꯝꯗ ꯃꯈꯜ ꯀꯌꯥꯒꯤ ꯃꯑꯣꯡꯁꯨ ꯂꯩ ꯕꯇꯔꯐ꯭ꯂꯥꯏ ꯁ꯭ꯋꯤꯝ ꯏꯔꯣꯏꯕꯒꯤ ꯃꯁꯛ ꯃꯑꯣꯡ ꯇꯣꯉꯥꯟ ꯇꯣꯉꯥꯟꯂꯤ ꯏꯔꯣꯏꯕ ꯃꯇꯝꯗ ꯁ꯭ꯋꯤꯃꯤꯡꯒꯤ ꯇꯥꯏꯝꯗ ꯁꯦꯠꯇꯧꯕ ꯐꯤ ꯐꯤꯔꯣꯜ ꯀꯦꯞ ꯁ꯭ꯄꯦꯛ ꯗ꯭ꯔꯦꯁ ꯈꯨꯗꯤꯡꯃꯛ ꯇꯣꯉꯥꯜꯂꯤ ꯃꯌꯥꯝꯗꯒꯤ ꯆꯨꯝꯅ ꯑꯉꯥꯡ ꯑꯣꯏꯔꯤꯀꯥꯟ ꯏꯔꯣꯏꯕ ꯃꯇꯝꯗꯗꯤ ꯌꯥꯝꯅ ꯈꯦꯠꯅꯩ ꯑꯗꯨꯕꯨ ꯁ꯭ꯋꯤꯃꯤꯡꯒꯤ ꯂꯝꯗꯗꯤ ꯂꯝꯖꯦꯟ ꯇꯥꯟꯅꯕꯒꯤ ꯃꯇꯝ ꯑꯃꯗꯤ ꯍꯥꯏꯕꯗꯤ ꯃꯐꯝ ꯃꯇꯝ ꯉꯥꯛꯅ ꯑꯊꯣꯏ ꯑꯍꯦꯟꯒꯤ ꯇꯥꯟꯅꯔꯛꯄꯅꯤꯅ ꯃꯔꯝ ꯑꯗꯨꯅ ꯁ꯭ꯋꯤꯃꯤꯡ ꯄꯣꯜꯗ ꯏꯔꯣꯏꯕ ꯄꯥꯝꯃꯤ